ꯑꯥ ꯎꯝ

ꯑꯣ ꯎꯝ ꯅꯨꯄꯤꯗ ꯊꯤꯟꯅꯅꯕꯅꯦ ꯎꯝ ꯇꯤꯁꯥꯔꯠꯀꯨꯝꯕ ꯇꯥꯋꯦꯜꯒꯨꯝꯕꯀꯣ ꯑꯣ ꯇꯔꯥꯃꯨꯛ ꯑꯥ ꯑꯥ ꯇꯥꯋꯦꯜꯗꯨꯁꯨ ꯇꯔꯥꯃꯨꯛ

ꯎꯝ ꯍꯣꯏ ꯍꯣꯏ

ꯎꯝ ꯆꯥꯎꯕ ꯀꯧꯏ

ꯈ꯭ꯋꯥꯏ ꯈ꯭ꯋꯥꯏꯗꯒꯤ ꯆꯥꯎꯕ ꯁꯥꯏꯁꯇꯣ ꯎꯝ ꯑꯗꯨꯋꯥꯏꯗ ꯑꯗꯨꯗ ꯑꯣꯏꯅ ꯇꯧꯕꯤꯔꯣ

ꯑꯣ ꯍꯣꯏ ꯎꯝ ꯌꯥꯔꯦ

ꯎꯝ

ꯍꯣꯏ ꯍꯣꯏ ꯍꯣꯏ ꯌꯥꯏ ꯌꯥꯏ ꯐꯅꯤ ꯐꯅꯤ ꯎꯝ ꯑꯣ ꯍꯣꯏ ꯌꯥꯎꯔꯛꯀꯅꯤ

ꯍꯣꯏ ꯍꯣꯏ ꯃꯣꯏ ꯂꯣꯏ ꯃꯣꯏ ꯂꯣꯏ ꯃꯣꯏ ꯂꯣꯏ ꯌꯥꯎꯔꯛꯀꯗꯕꯅꯤꯅ ꯃꯣꯏ ꯂꯣꯏ ꯌꯥꯎꯔꯛꯄꯅꯤꯅ ꯃꯣꯏꯅ ꯑꯥ ꯍꯣꯏ ꯍꯣꯏ ꯑꯥ ꯑꯥ ꯁꯥꯒꯦ ꯁꯥꯒꯦ ꯑꯥ ꯎꯝ ꯎꯝ ꯃꯥꯒꯤ ꯂꯨꯍꯣꯡꯕꯒꯤꯀꯣ ꯃꯥꯒꯤ ꯑꯉꯥꯡ ꯒ꯭ꯂꯥꯁꯀꯨꯝꯕ ꯑꯩꯈꯣꯏꯒꯤ ꯀꯣꯜꯂꯤꯛꯁꯦ ꯁꯦꯠ ꯑꯣꯏꯅ ꯄꯨꯔꯥ ꯐꯪꯒꯗ꯭ꯔ ꯀꯃꯥꯏ ꯇꯧꯏ ꯑꯥ ꯑꯥ ꯎꯝ ꯑꯥ ꯍꯣꯏ ꯍꯣꯏ ꯍꯥꯏꯒꯦ ꯍꯥꯏꯒꯦ ꯑꯗ ꯃꯣꯏꯗꯤ ꯎꯝ ꯃꯥꯒꯤ ꯐꯃꯨꯡꯒꯤ ꯑꯩꯈꯣꯏꯒꯤ ꯃꯣꯝꯄꯥꯛ ꯐꯤꯗꯛ ꯍꯥꯏꯕ ꯃꯣꯝꯄꯥꯛ ꯍꯥꯏꯕꯀꯣ ꯃꯣꯏ ꯑꯗꯨꯝꯕ ꯁꯦꯠ ꯁꯦꯠꯀꯨꯝꯕꯗꯤ ꯐꯪꯒꯗ꯭ꯔꯥ ꯑꯗꯨꯁꯨ ꯑꯥ ꯂꯩꯅꯦꯕꯀꯣ ꯑꯥ ꯑꯗꯨꯒꯤ ꯁꯦꯠꯇꯣ ꯄꯨꯔꯥ ꯂꯩꯒꯅꯦꯕꯀꯣ ꯀꯥꯡꯒꯟꯁꯨ ꯀꯩꯁꯨ ꯂꯣꯏ ꯌꯥꯎꯔꯦꯀꯣ ꯑꯥ ꯀꯥꯡꯈꯟꯁꯨ ꯀꯩꯁꯨ ꯂꯣꯏ ꯌꯥꯎꯕ ꯍꯣꯏ ꯍꯣꯏ ꯍꯣꯏ ꯍꯣꯏ ꯍꯣꯏ ꯁꯥꯒꯦ

ꯍꯣꯏ ꯑꯩꯈꯣꯏꯒꯤ ꯁꯤꯟꯇꯦꯛꯁꯀꯨꯝꯕꯀꯣ ꯂꯤꯇꯔ ꯆꯥꯝꯃꯉꯥ ꯆꯥꯝꯃꯉꯥ ꯆꯟꯕꯒꯥꯗꯣ ꯑꯗꯨꯅ ꯃꯃꯟ ꯀꯌꯥ ꯂꯩꯕꯅꯣ ꯈꯣꯠꯄꯅꯣ ꯎꯝ ꯎꯝ ꯎꯝ ꯑꯥ ꯑꯥ ꯑꯩꯈꯣꯏꯒꯤ ꯏꯆꯝ ꯆꯝꯕ ꯑꯩꯈꯣꯏꯒꯤ ꯏꯆꯝ ꯆꯝꯕ ꯕ꯭ꯔꯥꯏꯠꯇꯣ ꯍꯣ ꯍꯣ ꯍꯣ ꯍꯣꯏ ꯍꯣꯏ ꯍꯣꯏ ꯑꯥ ꯑꯩꯈꯣꯏꯒꯤ ꯑꯩꯈꯣꯏꯒꯤ ꯗꯤꯟꯅꯔ ꯁꯦꯠꯇꯣ ꯒ꯭ꯂꯥꯁ ꯀꯩꯀꯩ ꯄ꯭ꯂꯦꯠꯀꯨꯝꯕ ꯑꯗꯨꯒꯨꯝꯕꯁꯤꯡꯗꯣ ꯑꯗꯨꯅ ꯑꯗꯨꯅ ꯁꯦꯠꯇꯣ ꯀꯌꯥ ꯀꯃꯥꯏꯅ ꯃꯃꯟꯗꯣ ꯀꯌꯥ ꯂꯩꯕꯅꯣ ꯂꯤꯁꯤꯡ ꯑꯃꯒ ꯆꯥꯝꯃꯉꯥꯒ ꯍꯥꯏꯌꯦ

ꯑꯥ ꯎꯝ ꯎꯝ ꯑꯥ ꯑꯩꯈꯣꯏꯒꯤ ꯏꯁꯤꯡ ꯍꯩꯅꯕ ꯖꯛꯇꯣ ꯑꯣ ꯑꯣꯀꯦ ꯀꯦꯇꯂꯤꯁꯨ ꯂꯩꯌꯦꯕꯀꯣ ꯑꯗꯣ ꯖꯛꯁꯦ ꯄ꯭ꯂꯥꯁꯇꯤꯛꯀꯤꯗꯣ ꯑꯣꯏꯔꯤꯔꯥ ꯀꯔꯝꯕ ꯏꯁꯇꯤꯜꯒꯤꯗꯨ ꯑꯣꯏꯕꯔꯥ ꯏꯁꯇꯤꯜꯒꯤꯗꯨꯅ ꯃꯃꯟ ꯀꯌꯥ ꯂꯩꯕꯅꯣ ꯑꯣ ꯄ꯭ꯂꯥꯁꯇꯤꯛꯀꯤꯗꯨꯗꯤ ꯑꯣ ꯑꯗꯒꯤ ꯀꯦꯇꯂꯤꯗꯨꯅ ꯃꯃꯟ ꯀꯌꯥ ꯂꯩꯕ

ꯑꯥ

ꯍꯣ ꯍꯣ ꯍꯣꯏ ꯑꯗ ꯑꯩꯈꯣꯏ ꯂꯥꯛ ꯑꯩꯈꯣꯏ ꯂꯥꯛ ꯑꯗꯨꯝ ꯑꯗꯨꯝ ꯑꯩꯈꯣꯏꯅ ꯂꯥꯛꯄ ꯃꯇꯝꯗ ꯑꯋꯥꯠꯄꯁꯤꯡꯗꯨꯁꯨ ꯑꯗꯨꯝ ꯂꯣꯏ ꯌꯦꯡꯕ ꯌꯥꯔꯅꯤꯀꯣ ꯂꯣꯏ ꯂꯣꯏ ꯂꯣꯏ ꯁꯨꯅꯕ ꯎꯝ ꯂꯣꯏ ꯁꯨꯅ ꯂꯩꯔꯦ ꯍꯥꯏꯔꯕꯅꯤꯅꯀꯣ ꯍꯣꯏ ꯍꯣꯏ ꯐꯔꯦ ꯐꯔꯦ ꯑꯗꯨꯗꯤ ꯌꯥꯝ ꯅꯨꯡꯉꯥꯏ ꯑꯣ ꯑꯌꯨꯛ ꯑꯌꯨꯛ ꯂꯥꯛꯑꯅꯤ ꯎꯝ ꯑꯌꯨꯛꯇ ꯍꯣꯏ ꯍꯣꯏ ꯍꯣꯏ ꯐꯔꯦ ꯐꯔꯦ ꯑꯗꯨꯗꯤ